ꯌꯥꯔꯒꯗꯤ ꯑꯩꯈꯣꯏꯒꯤ ꯑꯣꯄꯟ ꯋꯥꯏꯌꯔꯁꯦ ꯁꯤꯖꯤꯟꯅꯗꯕ ꯑꯣꯄꯟ ꯋꯥꯏꯌꯔ ꯁꯤꯖꯤꯟꯅꯔꯒꯗꯤ ꯑꯩꯈꯣꯏꯒꯤ ꯀꯔꯦꯟꯒꯨꯝꯕ ꯐꯪꯕ ꯍꯥꯏꯕꯁꯤ ꯌꯥꯝꯅ ꯇꯉꯥꯏꯐꯗꯕ ꯑꯃ ꯑꯣꯏꯔꯛꯀꯅꯤ ꯑꯗꯨꯅ ꯑꯩꯈꯣꯏꯅ ꯀ꯭ꯂꯣꯖ ꯁꯥꯔꯀꯤꯠꯀꯨꯝꯕ ꯁꯤꯖꯤꯟꯅꯕ ꯑꯗꯨꯒ ꯑꯩꯈꯣꯏꯅ ꯁꯤꯖꯤꯟꯅꯔꯀꯥꯟꯗ ꯌꯥꯝ ꯐꯖꯅ ꯌꯦꯡꯁꯤꯟꯗꯨꯅ ꯃꯤꯑꯣꯏꯕꯗ ꯁꯣꯛꯑꯣꯏꯗꯕ ꯃꯑꯣꯡꯗ ꯁꯤꯖꯤꯟꯅꯕ ꯍꯥꯏꯕꯁꯤ ꯇꯉꯥꯏꯐꯗꯦ